ꯑꯧ ꯃꯥꯅꯤ ꯃꯥꯅꯤ ꯑ ꯑ ꯑ ꯑꯣ ꯏꯔꯥꯡ ꯈꯔ ꯂꯩꯕꯁꯤꯗꯅꯦ ꯐꯤꯒꯨꯝꯕꯗꯤ ꯀꯌꯥ ꯀꯥꯔꯛꯇ꯭ꯔꯦꯕꯀꯣ ꯑꯗꯨꯕꯨ ꯍꯥꯟꯅꯒꯤ ꯋꯥꯡꯈꯩ ꯐꯤ ꯈꯔ ꯂꯩ ꯑꯗꯣ ꯔꯥꯅꯤ ꯐꯤ ꯑꯅꯧꯕ ꯂꯨꯍꯣꯡ ꯄꯟꯊꯥ ꯌꯧꯔꯝꯅꯤꯅ ꯑꯅꯧꯕ ꯈꯔꯗꯤ ꯂꯥꯛꯑꯦꯅꯦ

ꯑꯣ ꯇꯔꯥꯅꯤꯊꯣꯏꯗꯒꯤ ꯍꯧꯔꯒ ꯑꯗꯨꯝ ꯀꯨꯟꯐꯧꯀꯤ ꯃꯅꯨꯡꯗꯗꯤ ꯂꯩꯔꯦ ꯍꯧꯖꯤꯛ ꯂꯩꯔꯤꯁꯦ ꯌꯥꯝꯅ ꯇꯥꯡꯕꯗꯤ ꯌꯥꯎꯗꯦꯕꯀꯣ ꯑꯥ ꯃꯣꯏꯒꯤ ꯑꯅꯧꯕꯅꯦꯅ ꯈꯔ ꯗꯤꯖꯥꯏꯟꯗꯤ ꯌꯥꯝꯅ ꯌꯥꯎꯗꯕꯤ ꯕꯣꯗꯔꯗ ꯈꯤꯇꯪꯒ ꯌꯥꯝꯃꯒ ꯃꯕꯨꯛ ꯀꯕꯣꯛ ꯏꯆꯥꯏ ꯆꯥꯏꯗꯕꯤ ꯈꯔ ꯌꯥꯎꯔꯛꯑꯦ ꯑꯗꯨꯝ ꯂꯨꯄꯥ ꯂꯤꯁꯤꯡ ꯇꯔꯥꯍꯨꯝꯗꯣꯏꯗꯒꯤ ꯍꯧꯔꯒ ꯇ꯭ꯔꯥꯉꯥ ꯇꯔꯥꯇꯔꯨꯛꯇꯗꯤ ꯈꯔ ꯐꯖꯕ ꯐꯪꯉꯦ ꯑꯗꯣ ꯐꯨꯜ ꯋꯥꯛꯅ ꯇ꯭ꯔꯥꯏꯝꯄꯥꯟꯃꯨꯛꯇꯗꯤ ꯂꯩꯅꯦ ꯃꯆꯨ ꯑꯁꯪꯕꯁꯦ ꯇꯦꯅꯋꯥ ꯃꯆꯨꯁꯤ ꯀꯃꯥꯏꯅ ꯍꯥꯏꯅꯤ ꯂꯥꯛꯑꯒ ꯑꯁꯪꯕ ꯈꯔꯗꯤ ꯂꯩꯌꯦꯕꯀꯣ ꯑꯗꯣ ꯁꯤꯗꯩꯁꯤꯗ ꯑꯉꯧꯕ ꯌꯥꯟꯕꯃꯛꯇꯤ ꯂꯩꯇꯦ ꯑꯗꯣ ꯍꯥꯏꯐꯦꯠ ꯂꯥꯛꯑꯒ ꯌꯦꯡꯕꯅ ꯀꯩ ꯀꯥꯏ ꯑꯗꯨꯅꯗꯤ ꯐꯒꯗ꯭ꯔꯥ ꯑꯄꯥꯝꯕꯁꯨ ꯈꯟꯅꯅꯕ ꯃꯌꯦꯛꯀꯁꯨ ꯌꯦꯡꯅꯕ ꯑꯣ ꯑꯩ ꯄꯨꯡ ꯇꯔꯥ ꯃꯈꯥꯏ ꯁ꯭ꯋꯥꯏꯗ ꯀꯩꯊꯦꯟꯗ ꯌꯧꯔꯛꯀꯅꯤꯌꯦ ꯑꯗꯨꯗꯒꯤ ꯑꯗꯨꯝ ꯄꯨꯡ ꯃꯔꯤ ꯃꯈꯥꯏꯐꯧꯗꯤ ꯐꯝꯃꯤ ꯑꯗꯨꯝ ꯑꯗꯨꯐꯧ ꯃꯅꯨꯡꯗ ꯂꯥꯛꯄ ꯌꯥꯅꯤ ꯑꯇꯣꯞꯄꯗꯤ ꯑꯩ ꯆꯠꯊꯣꯛꯇꯦ ꯅꯣꯡꯃꯥꯏꯖꯤꯡꯁꯤꯗꯤ ꯀꯩꯊꯦꯟꯒꯤ ꯑꯣꯏꯅ ꯀꯩꯊꯦꯟ ꯐꯝꯅꯗꯦꯕ ꯑꯗꯨꯕꯨ ꯑꯌꯨꯛ ꯑꯉꯟꯕꯗꯒꯤ ꯍꯧꯔꯒ ꯄꯨꯡ ꯃꯥꯄꯟ ꯃꯈꯥꯏ ꯇꯔꯥꯐꯧꯇꯪꯗꯤ ꯍꯥꯡꯉꯦ ꯑꯊꯨ ꯑꯀꯥꯏꯒꯤꯅꯦꯅ ꯃꯣꯏ ꯕꯖꯥꯔ ꯕꯣꯠꯅ ꯐꯝꯍꯟꯗꯦꯕ ꯀꯩꯊꯦꯟꯁꯦ ꯅꯣꯡꯃꯥꯏꯖꯤꯡꯗꯗꯤ ꯑꯗꯨꯅ ꯑꯉꯟꯕꯗ ꯂꯥꯛꯀꯦꯗꯤ ꯌꯥꯅꯤ ꯑꯉꯟꯕꯒꯤꯗꯤ ꯑꯩ ꯅꯣꯡꯃꯥꯏꯖꯤꯡꯗꯣ ꯈꯔ ꯉꯟꯅ ꯂꯥꯛꯑꯒ ꯌꯦꯡꯕꯗꯤ ꯌꯥꯅꯤ ꯍꯣꯏ ꯍꯣꯏ ꯑꯥ ꯑꯥ ꯊꯝꯃꯦ ꯊꯝꯃꯦ